ꯑꯣ ꯇꯥꯏ ꯇꯥꯏ ꯍꯥꯏꯕꯤꯌꯨ ꯑꯣ ꯃꯥꯅꯦ ꯃꯥꯅꯦ ꯑꯩ ꯏꯁꯥꯃꯛ ꯂꯩꯁꯦꯝꯕꯅꯦ ꯑꯧ ꯑꯣ ꯍꯟꯗꯛꯁꯦ ꯀ꯭ꯂꯥꯁ ꯐꯥꯏꯚꯇꯅꯦꯕꯀꯣ ꯆꯟꯗꯣꯏꯁꯦ ꯑꯣ ꯑꯗꯨ ꯍꯧꯖꯤꯛꯁꯦ ꯀ꯭ꯂꯥꯁ ꯐꯥꯏꯚꯀꯤꯗ ꯑꯩꯈꯣꯏꯒꯤ ꯑꯦꯗꯃꯤꯁꯟ ꯐꯤ ꯍꯥꯏ ꯇꯥꯔꯦꯀꯣ ꯑꯦꯗꯃꯤꯁꯟꯁꯦ ꯂꯨꯄꯥ ꯂꯤꯁꯤꯡ ꯑꯅꯤ ꯆꯜꯂꯦ ꯍꯥꯏ ꯇꯥꯔꯦ ꯀ꯭ꯂꯥꯁ ꯐꯥꯏꯚꯀꯤꯗꯤ ꯑꯣ ꯇꯥꯕꯗ ꯌꯥꯝꯅ ꯅꯨꯡꯉꯥꯏꯇꯕ ꯑꯣꯏꯔꯦ ꯑꯗꯨ ꯑꯍꯟ ꯂꯩꯇꯦ ꯍꯥꯏꯁꯦ ꯃꯃꯥ ꯑꯣꯏꯗꯣꯏꯔ ꯕꯕꯥ ꯑꯣꯏꯗꯣꯏꯔꯣ ꯕꯕꯥ ꯑꯣꯏꯗꯣꯏꯅꯦꯕꯀꯣ ꯍꯣꯏ ꯑꯗꯨꯒꯤꯁꯨ ꯁ꯭ꯀꯨꯜꯒꯤ ꯁꯥꯏꯠꯇꯒꯤ ꯑꯩꯈꯣꯏ ꯑꯗꯨꯝ ꯈꯨꯗꯣꯡꯆꯥꯕꯁꯦ ꯃꯃꯥꯡꯗꯁꯨ ꯑꯗꯨꯝ ꯂꯩꯔꯤ ꯍꯥꯏ ꯇꯥꯔꯦ ꯑꯗꯨꯅ ꯈꯔ ꯑꯗꯨꯝ ꯌꯦꯉꯒꯦ ꯍꯥꯏ ꯇꯥꯔꯦ ꯅꯪꯒꯤ ꯃꯤꯡ ꯆꯟꯕ ꯃꯇꯝꯗꯀꯣ ꯑꯗꯣ ꯅꯪ ꯇꯪꯈꯥꯏ ꯑꯃ ꯑꯗꯨꯝ ꯆꯜꯂꯣ ꯍꯥꯏ ꯇꯥꯔꯦ ꯑꯧ ꯑꯣ ꯁꯦꯁꯟꯁꯦ ꯍꯧꯖꯤꯛ ꯍꯧꯔꯛꯀꯗꯣꯔꯦ ꯍꯧꯔꯛꯀꯗꯣꯔꯦ ꯍꯥꯏꯗꯤ ꯑꯩꯈꯣꯏ ꯍꯧꯖꯤꯛ ꯑꯦꯄ꯭ꯔꯤꯜꯒꯤ ꯉꯁꯤ ꯇꯥꯔꯤꯛ ꯇꯔꯥꯃꯉꯥ ꯌꯧꯒ꯭ꯔꯦꯕꯀꯣ ꯑꯩꯈꯣꯏꯁꯦ ꯑꯦꯄ꯭ꯔꯤꯜꯒꯤ ꯇꯥꯔꯤꯛ ꯀꯨꯟꯃꯥꯊꯣꯏ ꯁꯤꯗ ꯅꯤꯡꯊꯧꯀꯥꯕ ꯅꯨꯃꯤꯠ ꯇꯥꯕꯅꯦ ꯍꯥꯏ ꯇꯥꯔꯦ ꯃꯁꯤꯗꯒꯤ ꯅꯨꯃꯤꯠꯁꯤ ꯐꯕ ꯑꯣꯏꯔꯦ ꯁꯤꯗꯒꯤ ꯍꯧꯅꯕꯅꯦꯅ ꯑꯩꯈꯣꯏ ꯑꯣꯖꯥ ꯃꯌꯥꯝꯒ ꯌꯥꯅꯕꯝ ꯄꯨꯔꯛꯑꯦ ꯍꯥꯏ ꯇꯥꯔꯦ ꯑꯩꯈꯣꯏꯒꯤꯁꯦ ꯍꯟꯗꯛꯇꯒꯤ ꯍꯥꯏ ꯇꯥꯔꯦ ꯍꯟꯗꯛꯀꯤ ꯑꯍꯥꯟꯕꯁꯤꯗꯒꯤ ꯑꯩꯈꯣꯏ ꯑꯦꯂꯕꯦꯟ ꯍꯥꯞꯄꯛꯑꯦ ꯍꯟꯗꯛꯇꯒꯤ ꯑꯦꯂꯕꯦꯟ ꯍꯥꯞꯄꯦ ꯑꯗꯨꯅ ꯑꯦꯂꯕꯦꯟ ꯇ꯭ꯋꯦꯜꯐꯀꯤ ꯈꯨꯗꯣꯡꯆꯥꯕꯗꯨ ꯂꯩꯔꯦ ꯍꯥꯏꯇꯥꯔꯦ ꯑꯗꯨꯝ ꯑꯦꯗꯃꯤꯁꯟꯒꯤꯁꯦ ꯂꯥꯁ ꯗꯦꯠꯁꯦ ꯀꯩꯅꯣꯗ ꯑꯣꯏꯈ꯭ꯔꯕꯅꯤ ꯑꯩꯈꯣꯏꯒꯤ ꯇꯥꯡ ꯇꯔꯥꯒꯅꯤꯊꯣꯏ ꯍꯥꯏꯇꯥꯔꯦ ꯁꯤꯗ ꯑꯣꯏꯈ꯭ꯔꯕꯅꯤ ꯑꯗꯣ ꯂꯥꯛꯑꯕꯅꯤꯅ ꯀꯩꯅꯣ ꯇꯧꯕ ꯅꯨꯡꯉꯥꯏꯇꯦ ꯁ꯭ꯀꯨꯜꯁꯤꯗ ꯆꯪꯉꯛꯄ ꯇꯝꯖꯅꯤꯡꯗꯅ ꯆꯪꯉꯛꯏꯕꯗꯨꯅꯤ ꯍꯥꯏꯕꯒꯤ ꯑꯩꯅ ꯄ꯭ꯔꯤꯟꯁꯤꯄꯥꯜ ꯑꯃ ꯑꯣꯏꯔꯤꯉꯩꯒꯤ ꯃꯇꯝꯗ ꯑꯣꯏꯕꯅꯤꯅ ꯈꯨꯗꯣꯡꯆꯥꯕꯗꯨ ꯄꯤꯔꯤꯅꯤ ꯑꯣ ꯁꯥꯇ꯭ꯔꯁꯤꯡ ꯂꯥꯛꯄꯁꯤꯡꯁꯤꯗꯒꯤ ꯌꯥꯝ ꯀꯩꯅꯣ ꯇꯧꯅꯁꯨ ꯃꯃꯨꯠ ꯇꯥꯅ ꯍꯪꯉꯤ ꯑꯐꯕ ꯁꯥꯇ꯭ꯔꯅꯦꯅ ꯂꯧꯋꯦ ꯑꯩꯅ ꯑꯗꯨꯅ ꯑꯗꯨꯝ ꯍꯥꯏꯒꯦ ꯑꯣꯖꯥꯁꯤꯡꯁꯦ ꯑꯗꯨꯝ ꯐꯖꯅ ꯀ꯭ꯋꯥꯂꯤꯐꯥꯏ ꯑꯣꯏꯔꯕ ꯑꯣꯖꯥ ꯉꯥꯛꯇꯅꯤ ꯍꯥꯏ ꯇꯥꯔꯦ ꯑꯩꯈꯣꯏꯗ ꯂꯩꯔꯤꯁꯤꯡꯁꯦ ꯃꯣꯏ ꯇꯤꯆꯤꯡ ꯑꯦꯛꯁꯄꯤꯔꯤꯌꯦꯟꯁꯇ ꯌꯥꯝ ꯂꯩꯔꯕꯅꯤ ꯑꯗꯨꯅ ꯁ꯭ꯀꯨꯜꯁꯤꯗꯤ ꯀꯥꯔꯛꯑꯀꯥꯟꯗ ꯑꯗꯒꯤ ꯑꯣꯖꯥꯁꯤꯡꯁꯤꯅ ꯇꯥꯛꯄꯒꯤ ꯃꯑꯣꯡ ꯃꯇꯧꯁꯦ ꯑꯗꯨꯝ ꯌꯦꯡꯉꯀꯥꯟꯗ ꯑꯗꯨꯝ ꯈꯪꯒꯅꯤ ꯑꯩꯒꯤ ꯁ꯭ꯀꯨꯜꯗ ꯂꯩꯕ ꯑꯣꯖꯥꯅꯦꯅꯁꯨ ꯑꯩꯅ ꯊꯥꯒꯠꯄ ꯌꯥꯕ ꯅꯠꯇꯦ ꯑꯗꯨꯝ ꯊꯦꯡꯅꯔꯒ ꯈꯪꯒꯅꯤ ꯍꯥꯏ ꯇꯥꯔꯦ ꯌꯥꯝ ꯈꯪꯅꯤꯡꯅꯁꯨ ꯍꯪꯉꯦ ꯑꯗꯨꯝ ꯍꯥꯏꯒꯦ ꯑꯣꯖꯥꯅ ꯃꯔꯤꯛ ꯆꯨꯝꯅ ꯑꯗꯨꯝ ꯀ꯭ꯂꯥꯁ ꯁꯤꯛꯁꯇꯒꯤ ꯁꯥꯏꯟꯁ ꯍꯥꯏꯕ ꯄꯣꯠꯁꯤꯗ ꯑꯍꯨꯝ ꯈꯥꯏꯗꯣꯛꯄ ꯍꯥꯏꯅ ꯑꯗꯨꯝ ꯈꯥꯏꯗꯣꯔꯛꯑꯅꯤ ꯑꯗꯒꯤ ꯁꯣꯁꯦꯜ ꯁꯥꯏꯟꯁꯇ ꯃꯔꯤ ꯈꯥꯏꯗꯣꯔꯛꯑꯅꯤꯀꯣ ꯑꯗꯣ ꯑꯍꯨꯝ ꯍꯥꯏꯅꯁꯨ ꯂꯧꯅꯩ ꯁꯣꯁꯦꯜ ꯁꯥꯏꯟꯁꯇ ꯑꯍꯨꯝꯗꯤ ꯅꯠꯇꯦ ꯃꯔꯤꯅꯤꯀꯣ ꯑꯗꯨ ꯃꯔꯤ ꯈꯥꯏꯗꯣꯔꯛꯀꯅꯤ ꯃꯣꯏꯁꯤꯡꯁꯤꯒꯤ ꯑꯣꯖꯥ ꯇꯣꯉꯥꯟꯅ ꯇꯣꯉꯥꯟ ꯇꯣꯉꯥꯟꯅ ꯂꯣꯏ ꯊꯝꯃꯤ ꯇꯣꯉꯥꯟ ꯇꯣꯉꯥꯟꯅ ꯂꯣꯏ ꯆꯪꯒꯅꯤ ꯍꯥꯏ ꯇꯥꯔꯦ ꯑꯗꯨꯒ ꯍꯧꯖꯤꯛꯀꯤ ꯑꯩꯅ ꯅꯣꯏꯒꯤ ꯀ꯭ꯂꯥꯁ ꯐꯥꯏꯚꯀꯤ ꯑꯣꯏꯅꯗꯤ ꯑꯣꯖꯥ ꯂꯥꯏꯔꯤꯛꯁꯦ ꯀꯩꯁꯨ ꯌꯥꯝꯅ ꯆꯥꯎꯕ ꯑꯣꯏꯗꯦ ꯁꯤꯗꯗꯤ ꯑꯩꯈꯣꯏ ꯑꯣꯖꯥ ꯑꯃꯗꯤ ꯀꯩꯅꯣ ꯂꯧꯒꯅꯤ ꯑꯗꯨꯗꯨꯒ ꯃꯥꯅ ꯑꯣꯏꯅ ꯁꯞꯁꯇꯤꯇ꯭ꯌꯨꯠ ꯑꯣꯏꯅ ꯑꯃꯒꯁꯨ ꯑꯗꯨꯝ ꯊꯝꯃꯦ ꯍꯥꯏ ꯇꯥꯔꯦ ꯃꯥ ꯂꯥꯛꯇꯕ ꯅꯨꯃꯤꯠꯇ ꯃꯦꯟꯈꯠꯅꯕꯀꯣ ꯑꯗꯨꯒ ꯅꯣꯏꯅ ꯅꯣꯏꯒꯤ ꯑꯣꯏꯅꯗꯤ ꯉꯁꯤꯗꯤ ꯑꯣꯖꯥ ꯑꯗꯨ ꯂꯥꯛꯇ꯭ꯔꯦꯅ ꯀ꯭ꯂꯥꯁꯇꯣ ꯃꯤꯁ ꯇꯧꯕ ꯍꯥꯏꯗꯤ ꯃꯥꯡꯒꯗꯧꯕꯗꯨꯗꯤ ꯂꯩꯔꯔꯣꯏ ꯑꯗꯨꯒꯤꯗꯤ ꯁ꯭ꯀꯨꯜꯅ ꯑꯗꯨꯝ ꯈꯨꯗꯣꯡꯆꯥꯕꯗꯤ ꯑꯗꯨꯝ ꯊꯝꯃꯕꯅꯤ ꯍꯥꯏ ꯇꯥꯔꯦ ꯃꯈꯥ ꯇꯥꯕ ꯈꯪꯅꯤꯡꯕ ꯂꯩꯔꯤꯕ꯭ꯔꯣ ꯅꯪ ꯑꯅꯧꯕ ꯂꯥꯛꯄꯅꯤ ꯁ꯭ꯀꯨꯜꯁꯤꯒꯤ ꯃꯔꯝꯗ

ꯎꯝ ꯐꯔꯦ ꯐꯔꯦ ꯑꯣ ꯍꯣꯏ ꯐꯔꯦ ꯐꯔꯦ ꯐꯔꯦ